ꯑꯩꯅ ꯆꯠꯅꯤꯡꯕ ꯃꯐꯝ ꯍꯥꯏꯌꯣ ꯍꯥꯏꯔꯒꯗꯤ ꯄꯦꯔꯤꯁ ꯑꯣꯏꯅ ꯍꯥꯏꯖꯒꯦ ꯄꯦꯔꯤꯁ ꯆꯠꯅꯤꯡꯉꯦ ꯄꯦꯔꯤꯁ ꯆꯠꯅꯤꯡꯂꯤꯕꯒꯤ ꯃꯔꯝꯗꯤ ꯗ ꯄꯦꯔꯤꯁ ꯑꯁꯦ ꯃꯌꯥꯝꯅꯗꯤ ꯗ ꯁꯤꯇꯤ ꯑꯣꯐ ꯂꯞ ꯍꯥꯏꯅꯗꯤ ꯍꯥꯏꯅꯩꯕ ꯂꯞ ꯂꯩꯇꯕꯅ ꯃꯤ ꯈꯨꯗꯤꯡꯃꯛ ꯁꯥꯎꯅꯤꯡꯕ ꯈꯠꯅ ꯆꯩꯅꯕ ꯍꯥꯠꯅ ꯁꯨꯅꯕ ꯊꯣꯛꯍꯜꯂꯤꯅꯦ ꯃꯌꯥꯝꯅ ꯍꯥꯏꯅꯕꯗ ꯄꯦꯔꯤꯁ ꯃꯐꯝ ꯑꯁꯤ ꯔꯣꯃꯥꯟꯇꯤꯛ ꯅꯨꯡꯁꯤꯕ ꯅꯨꯡꯉꯣꯟ ꯅꯨꯡꯁꯤ ꯅꯨꯡꯉꯣꯟ ꯕꯥꯏꯞ ꯑꯃ ꯆꯦꯜꯍꯜꯂꯤ ꯍꯥꯏꯅꯁꯨ ꯍꯥꯏꯖꯒꯦ ꯑꯗꯨꯅ ꯄꯦꯔꯤꯁ ꯑꯁꯤ ꯆꯠꯅꯤꯡꯏ